ꯍꯜꯂꯣ ꯑꯣ ꯏꯅꯦ ꯑꯩꯁꯦ ꯀꯣꯜ ꯂꯤꯛ ꯈꯤꯇ ꯂꯧꯒꯦ ꯇꯧꯕ

ꯎꯝ ꯑꯣ ꯎꯝ ꯑꯣ ꯎꯝ ꯎꯝ ꯑꯣ ꯑꯣ ꯎꯝ

ꯑꯥ ꯎꯝ ꯑꯧ ꯎꯝ ꯑꯦꯂꯨꯃꯤꯅꯤꯌꯝꯒꯤꯁꯨ ꯇꯧꯅꯗꯥꯏ ꯎꯝ ꯎꯝ ꯎꯝ ꯎꯝ ꯑꯣ ꯑꯥ ꯕꯣꯔ ꯀꯩꯅꯥꯒꯤ ꯄꯤꯊ꯭ꯔꯥꯏꯒꯤ ꯄꯨꯈꯝ ꯇꯦꯡꯀꯣꯠ ꯀꯥꯏꯁꯨ ꯌꯥꯃꯅ ꯇꯧꯅꯗꯥꯏ ꯑꯗꯨꯒꯨꯝꯕꯗꯗꯤ ꯀ꯭ꯋꯥꯂꯤꯇꯤꯁꯦ ꯃꯈꯜ ꯈꯔ ꯁꯨꯝ ꯊꯝꯕ꯭ꯔꯥ ꯀꯃꯥꯏ ꯇꯧꯒꯦ ꯏꯅꯦ ꯑ ꯑꯣ ꯍꯣꯏ ꯍꯣꯏ ꯑ ꯑ ꯑ ꯑ ꯑ ꯑꯣ

ꯑ ꯑ ꯑ ꯑ ꯑ ꯑ

ꯎꯝ ꯎꯝ ꯑꯣ ꯑꯩꯗꯤ ꯑꯗꯨꯒꯤ ꯀꯣꯜ ꯂꯤꯛ ꯂꯥꯏ ꯙꯨꯛ ꯊꯥꯕꯒꯤ ꯁꯦꯠꯁꯦ ꯄꯤꯊ꯭ꯔꯥꯏꯒꯤ ꯁꯦꯠ ꯑꯃꯒ ꯏꯁꯇꯤꯜꯒꯤ ꯁꯦꯠꯇ ꯈꯔ ꯐꯖꯕ ꯂꯩꯒꯗ꯭ꯔꯥ ꯏꯁꯇꯤꯜꯒꯤ ꯈꯤꯇꯪ ꯀ꯭ꯋꯥꯂꯤꯇꯤ ꯐꯕ ꯁꯦꯠ ꯐꯦꯡꯕꯗꯒ ꯈꯔ ꯂꯪꯈꯠꯅ ꯎꯕ ꯏꯁꯇꯤꯜ ꯏꯁꯇꯤꯜꯗꯁꯨ ꯃꯆꯨꯁꯦ ꯈꯔ ꯑꯗꯨꯝ ꯂꯩꯗꯅ ꯂꯪꯈꯠꯄ ꯂꯪꯈꯠꯇꯕ ꯑ ꯑꯅꯤ ꯂꯧꯅꯤꯡꯉꯤꯅꯦ ꯑꯩꯗꯤ ꯎꯝ ꯍꯤꯗꯥꯛꯂꯣ ꯍꯥꯏꯁꯦ ꯎꯝ ꯑꯣ ꯐꯦꯡꯕꯗ ꯋꯥꯗꯅꯕ ꯍꯩꯃꯥ ꯑꯗꯨꯗꯤ ꯌꯥꯝ ꯐꯔꯦꯅꯦ ꯑꯣ ꯍꯩꯃꯥ ꯑꯗꯨꯗꯤ ꯌꯥꯝ ꯐꯩ ꯆꯨꯏꯌꯦ ꯑꯗꯨꯗꯅꯦ ꯑꯩꯅꯅꯦ ꯏꯁꯇꯤꯜꯒꯤ ꯑꯃꯒ ꯄꯨꯁꯤꯔꯥꯅꯥ ꯈꯜꯂꯤꯁꯦ ꯑ ꯑꯣ ꯑ ꯑ ꯑꯣ ꯍꯩꯃꯥ ꯑꯗꯨꯗꯤ ꯑꯗꯨꯒꯨꯝꯕꯗꯨꯁꯨ ꯁꯦꯠ ꯂꯩꯔꯤꯉꯩꯗ ꯀꯥꯎꯗꯅꯕ ꯈꯔ ꯂꯩꯁꯜꯂ ꯊꯝꯕꯅ ꯐꯩꯅꯦ ꯀꯣꯜ ꯂꯤꯛ ꯂꯩꯕꯒꯤ ꯃꯊꯛꯇ ꯑꯗꯨꯒꯨꯝꯕꯗꯨꯁꯨ ꯎꯝ ꯍꯣꯏ ꯍꯣꯏ ꯑꯣ ꯑꯣ ꯎꯝ ꯃꯪꯒꯦꯅꯒ ꯇꯧꯋꯤꯗꯅ ꯎꯝ ꯑꯧ ꯑꯗꯨ ꯑꯣ ꯃꯇꯝ ꯌꯥꯝ ꯂꯧꯋꯦꯕ ꯀꯣꯟ ꯐꯦꯡꯕꯗ ꯑꯗꯨꯗꯨꯅꯅꯦ ꯑꯩꯅ ꯃꯗꯨ ꯌꯥꯎꯔꯒꯗꯤ ꯌꯥꯝ ꯍꯦꯟꯅ ꯃꯇꯝꯗꯨ ꯂꯧꯗ꯭ꯔꯦꯗꯅꯀꯣ ꯍꯣꯏ ꯍꯣꯏ ꯏꯅꯦ ꯑꯗꯨꯏ ꯇꯥꯔꯒꯗꯤ ꯑꯩ ꯃꯇꯨꯡꯗ ꯑꯃꯨꯛ ꯍꯌꯦꯡ ꯍꯥꯡꯆꯤꯠꯀꯨꯝꯕꯁꯦ ꯂꯥꯛꯆꯔꯒꯦ ꯑꯗꯨꯒꯅꯦ ꯌꯦꯡꯉꯒꯦ ꯄꯣꯠ ꯆꯩꯁꯤꯡꯗꯣ ꯎꯝ ꯉꯁꯤꯒꯤ ꯑꯣꯏꯅꯗꯤ ꯊꯝꯖꯔꯒꯦ